ꯑꯩ ꯉꯥ ꯊꯣꯡꯕꯁꯦ ꯌꯥꯝ ꯄꯥꯝꯖꯩ ꯑꯗꯨꯁꯨ ꯔꯧ ꯊꯣꯡꯕ ꯑꯗꯣ ꯑꯩꯗꯤ ꯇꯥꯎꯊꯣꯛꯑꯒ ꯊꯣꯡꯕꯅ ꯍꯦꯟꯅ ꯄꯥꯝꯃꯦ ꯉꯥꯁꯦ ꯍꯥꯟꯅ ꯐꯖꯅ ꯇꯥꯎꯊꯣꯛꯑꯒ ꯂꯧꯈꯠꯂꯒ ꯊꯝꯃꯒ ꯑꯗꯨꯗ ꯊꯥꯎ ꯑꯃꯨꯛ ꯍꯩꯔꯒ ꯇꯤꯜꯍꯧ ꯆꯅꯝ ꯑꯗꯒꯤ ꯁꯤꯡ ꯑꯗꯩ ꯖꯤꯔꯥ ꯂꯣꯏꯅ ꯃꯔꯨ ꯃꯔꯥꯡ ꯃꯆꯜ ꯁꯨꯅꯕ ꯍꯥꯟꯅ ꯉꯧꯕꯤꯔꯒ ꯑꯗꯨ ꯉꯧꯔ ꯃꯇꯨꯡꯗ ꯍꯤꯟꯖꯥꯡ ꯉꯥ ꯊꯣꯡꯕꯗꯨꯗ ꯊꯥꯛꯀꯗꯕ ꯍꯥꯞꯀꯗꯕ ꯃꯆꯜꯁꯤꯡ ꯍꯋꯥꯏ ꯊꯔꯥꯛ ꯀꯣꯕꯤ ꯂꯩ ꯑꯗꯒꯤ ꯈꯥꯃꯦꯟ ꯑꯁꯤꯟꯕ ꯑꯗꯨꯒꯨꯝꯕꯁꯤꯡꯗꯣ ꯑꯃꯨꯛ ꯍꯥꯟꯅ ꯉꯧꯕꯤꯔꯒ ꯑꯗꯨ ꯉꯧꯔ ꯃꯇꯨꯡꯗ ꯃꯍꯤ ꯍꯥꯞꯄꯕ ꯑꯗꯨꯒ ꯁꯧꯍꯜꯂ ꯃꯇꯨꯡꯗ ꯀꯣꯟꯅ ꯉꯥ ꯑꯇꯥꯎꯕꯗꯣ ꯑꯃꯨꯛ ꯊꯥꯛꯄ ꯑꯗꯨꯒ ꯈꯔ ꯁꯧꯍꯜꯂꯒ ꯃꯨꯜꯂꯦ ꯊꯥꯡꯊꯕ ꯌꯥꯔꯅꯤ ꯍꯥꯏꯔꯀꯥꯟꯗ ꯐꯗꯤꯒꯣꯝꯒꯨꯝꯕ ꯑꯗꯒꯤ ꯃꯅꯝ ꯅꯨꯡꯁꯤꯅꯕ ꯃꯔꯨ ꯃꯔꯥꯡ ꯃꯆꯜ ꯀꯩꯀꯥ ꯈꯔ ꯊꯥꯛꯄ ꯑꯗꯨꯃꯥꯏꯅ ꯊꯣꯡꯉꯤ